ꯍꯥꯟꯅꯗꯤ ꯌꯦꯟ ꯂꯣꯏꯕ ꯍꯥꯏꯕꯁꯤ ꯌꯥꯝ ꯂꯨꯔꯝꯃꯤ ꯑꯗꯨꯕꯨ ꯍꯧꯖꯤꯛꯇꯤ ꯑꯩꯈꯣꯏꯒꯤ ꯇꯦꯛꯅꯣꯂꯣꯖꯤ ꯁꯤ ꯑꯩꯈꯣꯏꯅ ꯁꯤꯖꯤꯟꯅꯕ ꯃꯇꯝꯗ ꯍꯥꯏꯕꯗꯤ ꯌꯦꯟ ꯂꯣꯛꯄꯒꯤ ꯑꯁꯤꯒꯨꯝꯕ ꯇ꯭ꯔꯦꯟꯅꯤꯡ ꯃꯌꯥꯝ ꯑꯍꯩ ꯑꯁꯤꯡ ꯈꯣꯏꯅ ꯄꯣꯜꯇ꯭ꯔꯤꯒꯤꯗꯃꯛꯇ ꯃꯅꯤꯄꯨꯔꯗ ꯌꯥꯝ ꯆꯥꯎꯕ ꯑꯆꯧ ꯑꯆꯧꯕ ꯇ꯭ꯔꯦꯟꯅꯤꯡꯒꯨꯝꯕ ꯄꯤꯔꯒ ꯑꯗꯨꯒꯤ ꯑꯗꯨ ꯇ꯭ꯔꯦꯟꯅꯤꯡ ꯑꯗꯨ ꯑꯦꯄ꯭ꯂꯥꯏ ꯇꯧꯔꯒ ꯌꯣꯛꯄ ꯃꯇꯝꯗ ꯃꯅꯤꯄꯨꯔꯗ ꯑꯗꯨ ꯁꯤꯒꯤ ꯇꯦꯛꯅꯣꯂꯣꯖꯤ ꯁꯤꯖꯟꯅꯔ ꯌꯣꯛꯄ ꯃꯇꯝꯗ ꯁꯛꯁꯦꯁ ꯌꯥꯝ ꯑꯣꯏꯔꯦ ꯍꯥꯏꯕꯁꯦ ꯍꯥꯏꯖꯅꯤꯡꯉꯤ